ꯂꯩꯉꯥꯛꯀꯤ ꯑꯣꯏꯕ ꯑꯩꯅ ꯈꯪꯕ ꯏꯁꯀꯤꯝ ꯈꯔ ꯑꯗꯨꯗꯤ ꯄ꯭ꯔꯗꯥꯟ ꯃꯟꯇ꯭ꯔꯤ ꯑꯋꯥꯖ ꯌꯣꯖꯅꯥ ꯑꯣꯜ ꯑꯦꯖ ꯄꯦꯟꯁꯟ ꯀꯤꯁꯥꯟ ꯌꯣꯖꯅꯥ ꯕꯦꯇꯤ ꯕꯆꯥꯎ ꯕꯦꯇꯤ ꯄꯔꯍꯥꯎ ꯗꯤꯁꯑꯦꯕꯤꯂꯤꯇꯤ ꯏꯁꯀꯤꯝ ꯆꯤꯐ ꯃꯤꯅꯤꯁꯇꯔꯒꯤ ꯍꯛꯁꯦꯜꯒꯤ ꯇꯦꯡꯕꯥꯡ ꯂꯥꯏꯌꯦꯡ ꯁꯦꯜ ꯐꯣꯔ ꯋꯤꯗꯣ ꯏꯁꯥꯟ ꯎꯗꯦ ꯏꯁꯀꯣꯂꯔꯁꯤꯞ ꯗꯤꯁꯇꯦꯜ ꯏꯟꯗꯤꯌꯥ ꯑꯃꯁꯨꯡ ꯏꯁꯇꯥꯔꯠ ꯎꯞ ꯏꯟꯗꯤꯌꯥꯅ ꯆꯤꯡꯕꯅꯤ ꯑꯩꯅ ꯈꯟꯕ ꯂꯧꯕ ꯏꯁꯀꯤꯝ ꯍꯥꯏꯔꯒꯗꯤ ꯗꯤꯁꯇꯦꯜ ꯏꯟꯗꯤꯌꯥ ꯑꯁꯤꯅꯤ ꯗꯤꯁꯇꯦꯜ ꯏꯟꯗꯤꯌꯥ ꯍꯥꯏꯕꯁꯤ ꯃꯤꯄꯨꯝ ꯈꯨꯗꯤꯡꯃꯛꯅ ꯀꯥꯟꯅꯕ ꯂꯧꯋꯤ ꯑꯩꯈꯣꯏꯅ ꯑꯇꯣꯞꯄ ꯂꯝꯗ ꯆꯠꯀꯦ ꯍꯥꯏꯔꯕꯁꯨ ꯍꯧꯖꯤꯛ ꯄꯩꯁꯥ ꯌꯥꯎꯗꯦ ꯍꯥꯏꯕꯒꯤ ꯑꯋꯥꯕ ꯂꯩꯍꯟꯗ꯭ꯔꯤ ꯑꯩꯈꯣꯏꯅ ꯗꯔꯀꯥꯔ ꯑꯣꯏꯔꯤꯕ ꯄꯩꯁꯥ ꯈꯨꯗꯤꯡꯃꯛ ꯑꯦꯀꯥꯎꯟꯗ ꯄꯩꯁꯥ ꯊꯥꯍꯜꯂꯛꯇꯨꯅ ꯖꯤ ꯄꯦꯒꯤ ꯈꯨꯠꯊꯥꯡ ꯅꯠꯇꯔꯒ ꯄꯦ ꯇꯦꯝꯒꯤ ꯈꯨꯠꯊꯥꯡ ꯅꯠꯇꯔꯒ ꯐꯣꯟ ꯄꯦꯒꯤ ꯈꯨꯠꯊꯥꯡꯗꯒꯤ ꯑꯗꯨꯝ ꯁꯤꯖꯤꯟꯅꯕ ꯌꯥꯍꯜꯂꯤ ꯃꯁꯤꯅ ꯑꯩꯈꯣꯏꯒꯤ ꯈꯨꯗꯣꯡ ꯆꯥꯗꯕ ꯀꯌꯥꯗꯒꯤ ꯐꯍꯜꯂꯤ ꯃꯁꯤ ꯌꯥꯝ ꯀꯥꯟꯅꯕ ꯏꯁꯀꯤꯝꯅꯤ